ꯍꯦꯜꯂꯣ ꯁꯣꯝꯁꯤ ꯃꯣꯐ꯭ꯂꯔꯒꯨꯝꯕ ꯑꯗꯨꯒ ꯋꯦꯁ ꯀꯣꯠꯀꯨꯝꯕ ꯌꯣꯟꯕ ꯃꯤ ꯑꯣꯏꯕꯤꯔꯕ꯭ꯔꯥ ꯑꯣ ꯑꯩꯗꯤ ꯀꯩꯅꯣꯗꯩꯅꯦ ꯂꯝ ꯀꯣꯏꯕ ꯂꯥꯛꯄ ꯃꯤꯅꯦ ꯑꯗꯨ ꯅꯪꯒꯤ ꯋꯦꯁ ꯀꯣꯠꯀꯨꯝꯕꯗꯣ ꯂꯩꯒꯗꯕ꯭ꯔꯥ ꯅꯠꯇ꯭ꯔꯒ ꯀꯃꯥꯏ ꯇꯧꯕ꯭ꯔꯥ ꯑꯗꯨꯝ ꯋꯦꯁ ꯀꯣꯠ ꯑꯗꯨꯒ ꯃꯣꯐ꯭ꯂꯥꯔꯒꯨꯝꯕꯗꯣ ꯑꯗꯨꯝ ꯅꯪꯒꯤ ꯈꯨꯠꯇ ꯂꯩꯕ꯭ꯔꯥ ꯍꯧꯖꯤꯛ ꯑꯣ ꯑꯗꯨ ꯑꯩ ꯍꯌꯦꯡ ꯂꯥꯛꯀꯦ ꯑꯗꯨ ꯅꯨꯄꯥꯒꯤ ꯋꯦꯁ ꯀꯣꯠꯅ ꯀꯌꯥꯗ ꯂꯩꯕ꯭ꯔꯥ ꯑꯗꯨꯒ ꯃꯣꯐ꯭ꯂꯥꯔꯅ ꯀꯌꯥꯗ ꯂꯩꯕ꯭ꯔꯥ ꯑꯗꯨ ꯃꯥꯒꯤ ꯄ꯭ꯔꯥꯏꯁꯇꯨ ꯈꯪꯕ ꯌꯥꯒꯗ꯭ꯔꯣ ꯑꯗꯣ ꯃꯥ ꯑꯣ ꯑꯗꯨ ꯃꯣꯐ꯭ꯂꯔꯗꯨ ꯃꯥꯒꯤ ꯃꯌꯦꯛꯀꯨꯝꯕ ꯃꯥꯒꯤ ꯃꯌꯦꯛꯀꯨꯝꯕꯁꯨ ꯑꯗꯨꯝ ꯍꯛꯄ ꯂꯩꯗꯅ ꯑꯗꯨ ꯁꯤꯝꯄꯜꯗ ꯑꯣꯏꯔꯒꯅ ꯀꯌꯥꯗ ꯑꯣꯏꯒꯅꯤ ꯑꯗꯨꯒ ꯃꯥꯒꯤ ꯗꯤꯖꯥꯏꯟꯒꯨꯝꯕ ꯌꯥꯎꯔꯒꯅ ꯀꯌꯥꯗ ꯑꯣꯏꯒꯅꯤ ꯑꯣ ꯑꯗꯨ ꯋꯦꯁ ꯀꯣꯠꯀ ꯑꯗꯨꯒ ꯅꯦꯛ ꯇꯥꯏꯒ ꯁꯨꯠ ꯑꯣꯏꯍꯟꯕ ꯌꯥꯒꯗ꯭ꯔꯥ ꯑꯣ ꯌꯥꯒꯅꯤ ꯑꯗꯨꯒ ꯃꯥꯒꯤ ꯀꯩꯅꯣꯒꯨꯝꯕꯗꯨꯁꯨ ꯀꯣꯠꯀꯨꯝꯕꯗꯨꯁꯨ ꯑꯗꯨꯝ ꯄ꯭ꯔꯤꯟꯒꯨꯝꯕꯁꯨ ꯅꯝꯕ ꯌꯥꯒꯅꯤꯀꯣ ꯑꯗꯨꯝ ꯃꯥꯒꯤ ꯏꯝꯕꯣꯏꯗ꯭ꯔꯤꯒꯨꯝꯕ ꯇꯧꯕ ꯌꯥꯒꯅꯤꯀꯣ ꯑꯣ ꯑꯗꯨ ꯃꯃꯜ ꯄꯨꯟꯅ ꯀꯩꯅꯣ ꯇꯧꯕꯀꯥꯟꯗ ꯇꯨꯕꯀꯥꯟꯗ ꯑꯗꯨ ꯏꯝꯕꯣꯏꯗ꯭ꯔꯤꯒꯨꯝꯕ ꯇꯧꯕꯀꯥꯟꯗ ꯀꯌꯥꯃꯨꯛ ꯑꯣꯏꯒꯅꯤ ꯑꯣ ꯂꯤꯁꯤꯡ ꯑꯍꯨꯝꯒꯤ ꯆꯥꯡꯗ ꯂꯩꯕ ꯌꯥꯏꯌꯦ ꯑꯣ ꯎꯝ ꯌꯥꯝ ꯅꯨꯡꯉꯥꯏꯖꯔꯦ ꯌꯥꯝꯅꯁꯨ ꯏꯟ ꯗꯤꯇꯦꯜꯂꯤꯁ ꯑꯣꯏꯅ ꯑꯩꯉꯣꯟꯗꯁꯨ ꯍꯥꯏꯕꯤꯈ꯭ꯔꯦ ꯑꯗꯨꯅ ꯌꯥꯝ ꯅꯨꯡꯉꯥꯏꯖꯔꯦ ꯑꯗꯨ ꯍꯌꯦꯡ ꯑꯌꯨꯛ ꯂꯧꯕ ꯂꯥꯛꯑꯒꯦ ꯃꯦꯗꯥꯝ ꯑꯗꯨ ꯊꯝꯃꯒꯦꯀꯣ